ꯎꯝ ꯍꯜꯂꯣ ꯎꯝ ꯍꯥꯏꯕꯤꯎ ꯍꯥ ꯑꯥ ꯃꯥꯟꯅꯦ ꯈꯣꯡꯎꯞ ꯌꯣꯟꯕꯗꯨꯅꯦ

ꯍꯣꯏ ꯃꯗꯨ ꯂꯥꯏꯕꯛꯀꯤꯅꯤ ꯎꯝ ꯑꯗꯨ ꯃꯍꯨꯠ ꯄꯤꯕꯗꯨ ꯑꯩꯈꯣꯏ ꯀꯝꯄꯅꯤꯗꯒꯤ ꯃꯗꯨꯒꯤ ꯂꯥꯛꯇꯃꯤꯅ ꯑꯩꯈꯣꯏꯗꯒꯤꯁꯨ ꯈꯤꯇꯧ ꯈꯨꯗꯣꯡ ꯆꯥꯕ ꯋꯥꯠꯀꯗ ꯃꯥꯜꯂꯦ ꯃꯍꯨꯠ ꯑꯣꯟꯅꯔꯒ ꯍꯦꯛꯇ ꯄꯤꯕꯗꯨꯗꯤ ꯑꯗꯨ ꯂꯧꯕ ꯃꯊꯪ ꯂꯧꯕ ꯀꯥꯟꯗ ꯈꯔ ꯍꯧꯖꯤꯛ ꯃꯃꯟ ꯌꯦꯡꯊꯣꯛ ꯌꯦꯡꯁꯤꯟ ꯇꯧꯅꯕꯅ ꯑꯃꯅꯤ ꯑꯗꯨꯒ ꯄꯨꯔꯥ ꯍꯦꯛ ꯑꯅꯧ ꯑꯅꯧꯕ ꯀꯝꯄꯅꯤ ꯑꯐ ꯑꯐꯕꯁꯤ ꯍꯟꯇꯛ ꯈꯔ ꯀꯧꯋꯦ ꯑꯗꯨ ꯂꯥꯛꯑꯦ ꯌꯧꯔꯛꯄꯁꯨ ꯌꯥꯎꯔꯦ ꯈꯔ ꯌꯧꯔꯛꯀꯗꯕꯁꯨ ꯈꯤꯇꯪ ꯋꯥꯠꯂꯤ ꯌꯧꯔꯛꯄ ꯌꯧꯁꯤꯟꯅꯔꯛꯑꯅꯤ ꯎꯝ ꯗꯨꯀꯥꯟꯁꯤ ꯑꯩꯒꯤꯗꯤ ꯄꯨꯡ ꯇꯔꯦꯠ ꯃꯈꯥꯏꯗꯒꯤ ꯍꯥꯡꯉꯦ ꯑꯗꯨꯒ ꯄꯨꯡ ꯕꯥꯔꯣ ꯃꯈꯥꯏ ꯁ꯭ꯋꯥꯏꯗ ꯑꯃꯨꯛꯇꯪ ꯆꯥꯛ ꯏꯁꯤꯡ ꯇꯧꯕꯒꯤ ꯂꯣꯜꯂꯦ ꯑꯗꯨꯒ ꯑꯃꯨꯛꯀ ꯄꯨꯡ ꯑꯃ ꯃꯈꯥꯏ ꯁ꯭ꯋꯥꯏꯗꯒꯤ ꯑꯃꯨꯛꯀ ꯍꯥꯡꯉꯒ ꯅꯨꯡꯗꯥꯡ ꯋꯥꯏꯔꯝ ꯄꯨꯡ ꯑꯥ ꯇꯔꯨꯛ ꯁ꯭ꯋꯥꯏ ꯐꯥꯎꯗꯤ ꯑꯗꯨꯝ ꯍꯥꯡꯉꯦ ꯌꯥꯏꯌꯦ ꯑꯗꯣ ꯅꯍꯥꯟꯒꯤꯗꯨꯅ ꯀ꯭ꯋꯥꯂꯤꯇꯤ ꯈꯤꯇꯪ ꯅꯦꯝꯕꯅꯤ ꯍꯟꯗꯛ ꯂꯥꯛꯏꯁꯤꯅ ꯀ꯭ꯋꯥꯂꯤꯇꯤꯗꯨ ꯈꯔ ꯋꯥꯡꯉꯦꯕꯀꯣ ꯑꯗꯨꯅ ꯋꯥꯡꯕꯅꯤꯅ ꯃꯃꯟꯗꯨ ꯅꯍꯥꯟꯒꯤꯗꯨꯗꯩꯗꯤ ꯈꯤꯇꯪ ꯀ꯭ꯋꯥꯂꯤꯇꯤꯗꯨ ꯈꯦꯠꯅꯔꯛꯄꯅꯤꯅ ꯈꯤꯇꯪ ꯃꯃꯟꯗꯨ ꯈꯔꯗꯤ ꯍꯦꯜꯂꯅꯤ ꯍꯟꯗꯛꯀꯤꯁꯤꯅ ꯑꯗꯨ ꯑꯥ ꯑꯃ ꯃꯃꯥꯡꯗ ꯂꯧꯈ꯭ꯔꯤꯕ ꯄꯣꯠꯇꯨ ꯈꯤꯇꯪ ꯁꯣꯏꯔꯦ ꯍꯥꯏꯔꯤꯕꯅꯤꯅ ꯑꯩꯈꯣꯏꯁꯨ ꯗꯨꯀꯥꯟꯒꯤꯗ ꯁꯣꯛꯀꯗꯕ ꯄꯣꯠꯅꯤꯅ ꯑꯗꯨꯒꯤꯁꯨ ꯈꯔ ꯈꯛ ꯌꯦꯡꯊꯣꯛ ꯌꯦꯡꯁꯤꯟ ꯇꯧꯅꯔꯒ ꯑꯗꯨꯝ ꯀꯩꯗꯧꯕ ꯇꯥꯕꯅꯤ ꯑꯗꯣ ꯃꯃꯟꯗꯤ ꯃꯁꯥꯒꯤ ꯂꯩꯔꯛꯏ ꯃꯃꯟꯗꯨꯗꯤ ꯑꯗꯨꯝ ꯃꯤꯌꯥꯝꯗꯁꯨ ꯍꯥꯏꯕꯗ ꯑꯦꯁ ꯃꯥꯏ ꯃꯃꯟ ꯑꯁꯦꯡꯕꯗꯤ ꯁꯤꯅꯤ ꯍꯥꯏꯕ ꯄꯣꯠꯇꯣ ꯇꯣꯉꯥꯟꯅ ꯑꯩꯈꯣꯏ ꯑꯃ ꯁꯣꯏꯒꯤꯕꯗꯨꯗꯤ ꯇꯥꯊꯣꯛ ꯇꯥꯁꯤꯟ ꯇꯧꯕꯗꯗꯤ ꯃꯤꯉꯣꯟꯗ ꯍꯥꯏꯗꯣꯛꯎ ꯌꯥꯄꯣꯟꯇꯦꯗꯣ ꯎꯝ ꯑꯗꯨꯒꯤꯗꯨꯁꯨ ꯈꯤꯇꯪ ꯋꯥꯈꯜ ꯍꯣꯏꯅꯦ ꯑꯗꯨ ꯍꯟꯗꯛꯀꯤ ꯂꯥꯛꯏꯁꯤꯗꯤ ꯂꯤꯁꯤꯡ ꯑꯃꯒ ꯆꯥꯃꯔꯤ ꯃꯥꯃꯉꯥ ꯄꯤꯕꯅꯤ ꯑꯗꯨ ꯑꯥ ꯆꯅꯤ ꯆꯍꯨꯝ ꯁꯨꯃꯥꯏꯅ ꯐꯥꯎꯗꯤ ꯂꯧꯕ ꯌꯥꯕꯅꯤ ꯂꯤꯁꯤꯡ ꯑꯃꯒ ꯑꯐꯕ ꯀꯝꯄꯅꯤꯅꯤꯗ ꯁꯤꯗꯤ ꯄꯨꯔꯥ ꯒꯔꯦꯟꯇꯤ ꯂꯩꯔꯕ ꯄꯣꯠꯅꯤ ꯑꯦ ꯐꯛꯂꯥꯡ ꯋꯥꯜꯗ ꯀꯥꯎꯁꯤꯜꯂꯁꯨ ꯍꯦꯛꯇ ꯇꯣꯏꯒꯗꯕ ꯅꯠꯇ꯭ꯔꯦ ꯁꯤꯗꯤ ꯄꯨꯡ ꯑꯃ ꯂꯦꯞꯇꯕꯗ ꯀꯥꯎꯁꯤꯟꯕ ꯀꯥꯟꯗ ꯎꯝ ꯄꯨꯡ ꯑꯃ ꯀꯥꯎꯁꯤꯟꯕ ꯀꯥꯟꯗ ꯈꯣꯡꯎꯞꯇꯨꯗꯤ ꯈꯤꯖꯤꯛꯇꯪꯗꯤ ꯀꯣꯞꯁꯤꯟ ꯈꯣꯆꯤꯟ ꯇꯧꯒꯗ꯭ꯔꯥ ꯑꯗꯨꯒ ꯋꯥꯜꯗꯨꯗꯤ ꯑꯗꯨꯝ ꯇꯣꯏꯔꯅꯤ ꯃꯆꯨꯁꯤ ꯑꯉꯥꯡꯕ ꯂꯥꯛꯏ ꯑꯗꯨꯗꯒꯤ ꯑꯃꯨꯕꯗ ꯑꯉꯧꯕꯗ ꯑꯗꯒꯤ ꯑꯁꯪꯕ ꯀꯔꯤ ꯀꯔꯤ ꯂꯣꯏꯅ ꯍꯥꯏꯐꯦꯠ ꯑꯗꯨꯝ ꯃꯆꯨ ꯃꯔꯤ ꯃꯉꯥꯗꯤ ꯂꯥꯛꯑꯦ ꯃꯆꯨꯁꯤ ꯌꯧꯔꯛꯀꯗꯕ ꯃꯆꯨꯁꯤ ꯍꯥꯏꯐꯦꯠ ꯑꯁꯦꯡꯕꯗꯤ ꯈꯪꯗ꯭ꯔꯦ ꯑꯗꯨ ꯀꯝꯄꯅꯤꯗꯤ ꯑꯗꯨꯝ ꯈꯔ ꯍꯧꯖꯤꯛ ꯂꯥꯛꯏꯕ ꯑꯋꯥꯡꯕ ꯀꯝꯄꯅꯤꯒꯤ ꯑꯐꯕ ꯀꯝꯄꯅꯤꯒꯤ ꯂꯦꯕꯦꯜ ꯁꯤꯗ ꯑꯗꯨꯝ ꯂꯥꯛꯀꯗꯕ ꯉꯥꯛꯇꯅꯤ ꯑꯗꯨ ꯃꯆꯨꯗꯤ ꯍꯥꯟꯅ ꯊꯥꯔꯛꯈꯤꯕꯗꯨꯗꯒꯤ ꯈꯔ ꯈꯦꯠꯅꯅ ꯇꯧꯕꯤꯔꯣꯑꯣꯅꯗꯤ ꯍꯥꯏꯈꯤꯕꯅꯦꯕ

ꯀꯁꯇꯃꯔꯅ ꯂꯧꯈꯤꯕꯁꯤ ꯍꯟꯗꯛꯀꯤ ꯍꯟꯗꯛꯀꯤ ꯍꯞꯇꯥꯃꯨꯛꯁꯤ ꯂꯧꯒ꯭ꯔꯤꯁꯤ ꯈꯣꯡꯎꯞ ꯆꯅꯤꯃꯨꯛꯇꯤ ꯆꯠꯈ꯭ꯔꯦꯗ ꯌꯥꯝꯕꯨ ꯌꯥꯝꯗ꯭ꯔꯃꯤ ꯂꯩꯔꯤꯁꯤ ꯑꯃꯗꯨ ꯌꯧꯔꯛꯇ꯭ꯔꯤꯉꯩꯗ ꯂꯣꯏꯊꯣꯛꯈꯤꯗ꯭ꯔꯅ ꯑꯩꯁꯤ ꯄꯥꯈꯠꯂꯃꯤ ꯗꯨꯀꯥꯟ ꯑꯥ ꯇꯠꯈꯤꯗ꯭ꯔꯥꯅ ꯎꯝ ꯑꯦ ꯑꯗꯨ ꯂꯣꯏꯅ ꯁꯨꯅ ꯐꯪꯒꯅꯤ ꯑꯩꯒꯤꯗꯤ ꯑꯗꯨꯒꯤ ꯑꯥꯏꯇꯦꯝ ꯂꯣꯏꯅ ꯁꯨꯅ ꯍꯥꯏꯐꯦꯠ ꯑꯗꯨꯃ ꯊꯝꯕꯖꯥꯠꯅꯤ ꯗꯔꯀꯥꯔ ꯂꯩꯔꯤꯈꯣꯏ ꯑꯗꯨꯝ ꯑꯩꯈꯣꯏ ꯂꯣꯏꯅ ꯐꯪꯉꯒꯅꯦꯕ

ꯍꯣꯡꯉꯕꯗ ꯃꯗꯨ ꯆꯥꯇ꯭ꯔꯦꯠ ꯆꯅꯤꯄꯥꯟ ꯑꯥ ꯌꯥꯝ ꯈꯦꯠꯅꯕ ꯅꯠꯇꯦꯗ ꯂꯨꯄꯥ ꯆꯥꯝ ꯆꯅꯤꯒꯤ ꯋꯥꯅꯤ ꯎꯝ ꯑꯦ ꯑꯗꯨꯃꯥꯏꯅ ꯂꯧꯒꯗꯕ ꯑꯣꯏꯔꯗꯤ ꯀꯩꯅꯣꯅꯦ ꯑꯩꯁꯨ ꯈꯔ ꯇꯨꯡꯒꯤ ꯈꯜꯂꯒ ꯑꯗꯨꯃꯥꯏꯅ ꯗꯔꯖꯜ ꯑꯃꯅꯤ ꯂꯧꯒꯗꯕ ꯑꯣꯏꯔꯗꯤ ꯑꯃꯅꯤ ꯄꯤꯊꯣꯛꯄꯗ ꯀꯩꯁꯨ ꯊꯣꯏꯗꯣꯛꯄ ꯑꯩꯉꯣꯟꯗꯁꯨ ꯃꯥꯡꯉꯣꯏꯗꯣꯏꯅꯤ ꯈꯜꯂꯤꯗ ꯑꯩꯗꯤ ꯑꯩ ꯈꯛꯇꯒꯤ ꯈꯟꯕ ꯅꯠꯇꯕ ꯅꯣꯏꯒꯤꯁꯨ ꯈꯤꯇꯪ ꯈꯟꯕꯤꯔꯒ ꯎꯝ ꯇꯨꯡꯒꯤ ꯋꯥꯈꯟ ꯈꯟꯂꯒ ꯌꯥꯏꯌꯦ ꯑꯗꯨ ꯌꯦꯡꯕꯤꯌꯣ ꯑꯗꯨꯒ ꯌꯦꯡꯕꯁꯤꯗ ꯉꯁꯥꯏ ꯍꯧꯖꯤꯛꯀꯤ ꯑꯩꯅ ꯄꯤꯒꯗꯣꯔꯤꯕ ꯑꯅꯧꯕ ꯂꯥꯛꯏꯁꯦ ꯁꯤꯒꯤꯁꯤꯗꯗꯤ ꯅꯈꯣꯏꯅ ꯊꯥ ꯃꯉꯥꯁꯤ ꯁꯥꯟꯅꯅꯤꯡ ꯃꯑꯣꯡꯗ ꯁꯥꯅꯅꯧ ꯃꯗꯨꯗ ꯀꯥꯏꯔꯕ ꯑꯗꯨ ꯄꯩꯁꯥ ꯑꯗꯨꯝ ꯐ꯭ꯔꯤꯗ ꯍꯜꯂꯦ ꯑꯣ ꯃꯥꯟꯅꯤ ꯃꯗꯨꯒꯤꯗꯨ ꯊꯥ ꯃꯉꯥꯒꯤ ꯃꯅꯨꯡꯁꯤ ꯅꯈꯣꯏꯅ ꯁꯥꯟꯅꯅꯤꯡꯕ ꯃꯑꯣꯡꯗ ꯁꯥꯟꯅꯕ ꯃꯗꯨꯗ ꯍꯦꯛ ꯐꯛ ꯈꯣꯠꯇꯅ ꯍꯦꯛ ꯇꯧꯔꯛꯑꯕ ꯑꯗꯨ ꯄꯩꯁꯥ ꯑꯗꯨꯝ ꯐ꯭ꯔꯤꯗ ꯍꯜꯂꯦ ꯑꯗꯨꯝ ꯄꯨꯕꯤꯔꯛꯑꯣ ꯄꯣꯠ ꯊꯝꯃꯝꯃꯒ ꯑꯗꯨꯝ ꯄꯩꯁꯥ ꯄꯨꯈꯤꯕ ꯌꯥꯔꯅꯤ ꯍꯣꯏ ꯍꯣꯏ ꯍꯣꯏ ꯍꯣꯏ ꯌꯥꯏ ꯌꯥꯏ ꯍꯣꯏ ꯑꯗꯨ ꯇ꯭ꯔꯥꯇꯔꯦꯠꯃꯛ ꯃꯆꯨ ꯇꯣꯉꯥꯟ ꯇꯣꯉꯥꯟꯅ ꯇ꯭ꯔꯥꯇꯔꯦꯠꯃꯛ ꯑꯣꯏꯕꯗꯨꯗꯤ ꯈꯤꯇꯪ ꯀꯩꯗꯧꯔꯣꯏ ꯑꯗꯨ ꯍꯣꯏ ꯈꯔ ꯃꯥꯟꯅꯕꯗꯤ ꯌꯥꯎꯔꯛꯀꯅꯤ ꯑꯗꯨꯒꯤꯗꯨꯁꯨ ꯈꯤꯇꯪ ꯅꯣꯏꯅꯁꯨ ꯈꯟꯕꯤꯎ ꯅꯝꯕꯔꯁꯤꯡꯗꯣ

ꯑꯣ ꯍꯣꯏ ꯌꯥꯅꯤ ꯌꯥꯅꯤ ꯑꯗꯨꯗꯤ ꯂꯣꯏ ꯂꯩ ꯑꯗꯨꯗꯤ ꯌꯥꯅꯤ ꯌꯥꯅꯤ ꯑꯗꯨ ꯅꯣꯏꯅ ꯈꯣꯡꯎꯞꯀꯤꯗꯨ ꯑꯅꯤꯗꯤ ꯑꯗꯨꯝ ꯑꯩꯅ ꯑꯣꯐꯔ ꯇꯧꯕ ꯌꯥꯔꯅꯤ

ꯎꯝ ꯑꯣ ꯌꯥꯏ ꯑꯗꯨ ꯑꯥ ꯀꯩꯁꯨ ꯀꯥꯏꯗꯦ ꯑꯣꯐꯔꯅꯦ ꯑꯗꯨ ꯅꯣꯏ ꯑꯥ ꯁꯥꯟꯅꯔꯣꯏ ꯉꯥꯛꯇꯅꯤꯅ ꯑꯗꯨꯝ ꯅꯣꯏ ꯕꯔꯥ ꯅꯨꯡꯂꯥꯁꯨ ꯑꯗꯨꯝ ꯈꯔ ꯍꯦꯛ ꯍꯟꯒꯅꯤꯁꯦ ꯑꯗꯨꯝ ꯑꯗꯨ ꯀꯩꯁꯨ ꯈꯜꯂꯨꯅꯨ ꯍꯣꯏ ꯌꯥꯏ ꯑꯩꯗꯤ ꯑꯗꯨꯝ ꯄꯨꯡ ꯇꯔꯦꯠ ꯃꯈꯥꯏ ꯐꯤꯛꯁꯅꯤ ꯑꯗꯨꯝ ꯍꯥꯡꯒꯗꯣꯔꯤꯁꯤ ꯍꯣꯏ ꯍꯣꯏ ꯑꯣ ꯌꯥꯝ ꯅꯨꯡꯉꯥꯏꯖꯔꯦ